ꯍꯜꯂꯣ ꯑꯣ ꯇꯥꯏꯀꯣ ꯑꯥ ꯍꯟꯗꯛꯁꯦ ꯈ꯭ꯔꯤꯁꯃꯥꯁꯁꯦ ꯃꯣꯟꯁꯥꯡ ꯄꯟꯊꯥꯗ ꯀꯣꯏꯕ ꯆꯨꯠꯂꯨꯁꯦ ꯍꯥꯏꯅ ꯈꯟꯕꯅꯦꯕꯀꯣ ꯑꯩꯈꯣꯏ ꯐꯦꯃꯤꯂꯤ ꯑꯣꯏꯅ ꯀꯝꯗꯧꯒꯦ ꯅꯪꯗꯤ ꯍꯣꯏ ꯑꯗꯨꯅ ꯑꯩꯈꯣꯏꯁꯦ ꯐꯦꯃꯤꯂꯤ ꯑꯣꯏꯅ ꯆꯠꯈ꯭ꯔꯁꯦ ꯒꯥꯔꯤ ꯋꯥꯏꯔꯒ ꯆꯠꯁꯦ ꯅꯪꯁꯨ ꯅꯪꯒꯤ ꯐꯦꯃꯤꯂꯤ ꯄꯨꯂꯞꯇꯣ ꯑꯩꯈꯣꯏ ꯒꯥꯔꯤ ꯑꯅꯤꯗ ꯇꯧꯔ ꯆꯠꯁꯦꯀꯣ ꯍꯣꯏ ꯑꯆꯥ ꯑꯩꯈꯣꯏꯁꯤ ꯗꯦꯗ ꯇ꯭ꯋꯦꯟꯇꯤ ꯁꯤꯛꯁꯇ ꯆꯠꯁꯦ ꯇ꯭ꯋꯦꯟꯇꯤ ꯐꯥꯏꯕꯀꯤꯗꯤ ꯑꯩꯈꯣꯏꯁꯨ ꯑꯩꯈꯣꯏ ꯏꯁꯥꯒꯤ ꯈꯨꯟꯗ ꯀꯦꯔꯣꯜꯒꯨꯝꯕ ꯌꯥꯎꯅꯤꯡꯉꯤꯗꯅ

ꯍꯣꯏ ꯍꯣꯏ ꯍꯣꯇꯦꯜꯗꯒꯤꯁꯦ ꯑꯩꯅꯣ ꯆꯥꯛ ꯑꯣꯗꯔ ꯇꯧꯁ ꯍꯥꯏꯕꯒꯤꯔꯣ ꯐꯔꯦ ꯐꯔꯦ ꯊꯝꯂꯒꯦꯀꯣ ꯑꯗꯨ ꯑꯣꯏꯔꯗꯤ ꯑꯗꯨ ꯁꯤꯌꯣꯔ ꯑꯣꯏꯔꯦꯀꯣ